ꯑꯩꯈꯣꯏꯒꯤ ꯊꯧꯕꯥꯜ ꯇꯨꯔꯦꯜ ꯍꯥꯏꯇꯔꯦ ꯊꯧꯕꯥꯜ ꯖꯤꯜꯂꯥꯒꯤ ꯑꯣꯏꯅꯗꯤ ꯑꯩꯈꯣꯏꯒꯤ ꯏꯁꯤꯡ ꯊꯧꯕꯥꯜ ꯇꯨꯔꯦꯜꯒꯤ ꯏꯁꯤꯡꯁꯤ ꯌꯥꯝꯅ ꯐꯩ ꯃꯔꯝꯗꯤ ꯀꯔꯤꯒꯤꯅꯣ ꯍꯥꯏꯕ ꯃꯇꯝꯗ ꯑꯗꯨꯛꯀꯤ ꯃꯇꯤꯛ ꯅꯨꯡꯉꯥꯏ ꯍꯧꯖꯤꯛ ꯍꯧꯖꯤꯛꯀꯤ ꯏꯁꯤꯡꯒꯤ ꯐꯤꯕꯝ ꯌꯥꯝꯅ ꯐꯩ ꯑꯗꯨꯕꯨ ꯈꯔ ꯀꯟꯅ ꯅꯣꯡꯖꯨ ꯔꯦꯅꯤ ꯁꯤꯖꯟ ꯃꯇꯝ ꯂꯥꯛꯄꯗ ꯃꯅꯤꯄꯨꯔꯗ ꯔꯦꯅꯤ ꯁꯤꯖꯟ ꯂꯥꯛꯄ ꯃꯇꯝꯗ ꯃꯅꯤꯄꯨꯔ ꯏꯁꯤꯡꯁꯤ ꯈꯔ ꯅꯨꯡꯉꯥꯏꯇꯦ ꯃꯔꯝꯗꯤ ꯀꯔꯤꯒꯤꯅꯣ ꯍꯥꯏꯕ ꯃꯇꯝꯗ ꯊꯧꯕꯥꯜ ꯏꯁꯤꯡ ꯑꯁꯤ ꯑꯁꯤꯅ ꯅꯣꯡꯁꯤ ꯍꯦꯕꯤ ꯔꯦꯟꯐꯣꯜ ꯆꯨꯔꯛꯂꯒ ꯃꯇꯝꯗ ꯏꯁꯤꯡꯁꯤ ꯄꯥꯊꯣꯔꯛꯇꯅ ꯑꯗꯨꯗꯒꯤ ꯑꯃꯨꯛ ꯀꯩꯗꯧꯔꯛꯀꯦ ꯑꯗꯨꯕꯨ ꯍꯧꯖꯤꯛ ꯍꯧꯖꯤꯛꯀꯤ ꯃꯇꯝꯗꯗꯤ ꯏꯁꯤꯡꯁꯦ ꯑꯗꯨꯛꯀꯤ ꯃꯇꯤꯛ ꯊꯧꯕꯥꯜ ꯏꯁꯤꯡꯁꯦ ꯑꯗꯨꯛꯀꯤ ꯃꯇꯤꯛ ꯅꯨꯡꯉꯥꯏ ꯏꯁꯤꯡꯁꯨ ꯌꯥꯝ ꯂꯨꯏ ꯏꯁꯤꯡ ꯊꯛꯄ ꯃꯇꯝꯗꯁꯨ ꯀ꯭ꯂꯥꯏꯃꯦꯠꯁꯨ ꯌꯥꯝ ꯐꯩ ꯆꯦꯟꯖꯁꯨ ꯋꯦꯗꯔꯁꯨ ꯌꯥꯝ ꯅꯨꯡꯉꯥꯏ ꯔꯦꯅꯤ ꯁꯤꯖꯟꯁꯦ ꯑꯩꯈꯣꯏ ꯃꯅꯤꯄꯨꯔꯗꯗꯤ ꯁꯨꯝ ꯖꯨꯟ ꯖꯨꯂꯥꯏ ꯑꯥꯒꯁ ꯐꯥꯎꯕ ꯑꯗꯨꯝ ꯃꯇꯝꯗ ꯑꯗꯨꯝ ꯇꯥꯏ ꯑꯗꯨ ꯍꯧꯖꯤꯛ ꯍꯧꯖꯤꯛꯀꯤ ꯑꯣꯏꯅꯗꯤ ꯑꯩꯈꯣꯏꯒꯤ ꯀ꯭ꯂꯥꯏꯃꯦꯠꯁꯦ ꯍꯥꯏꯇꯔꯦ ꯃꯅꯤꯄꯨꯔ ꯊꯧꯕꯥꯜ ꯖꯤꯜꯂꯥꯒꯤ ꯀ꯭ꯂꯥꯏꯃꯦꯠꯁꯤ ꯌꯥꯝ ꯅꯨꯡꯉꯥꯏ ꯏꯁꯤꯡꯁꯨ ꯌꯥꯝꯅ ꯑꯔꯨꯕ ꯏꯁꯤꯡꯁꯨ ꯑꯗꯨꯝ ꯊꯛꯄ ꯐꯪꯏ